ꯍꯂꯣ ꯎꯝ ꯎꯝ ꯀꯣꯟꯗꯤ ꯃꯈꯟ ꯌꯥꯝ ꯂꯩꯗ ꯑꯥꯎ ꯂꯣꯏ ꯁꯨꯅ ꯂꯩ ꯎꯝ ꯎꯝ ꯍꯣꯏ ꯑꯩꯈꯣꯏꯒꯤ ꯁꯅꯥꯕꯨꯟꯁꯦ ꯏꯁꯇꯤꯜꯒꯤꯗꯅ ꯑꯣꯏꯔꯒꯅꯀꯣ ꯏꯁꯇꯤꯜꯒꯤꯗꯗꯤ ꯂꯤꯁꯤꯡ ꯑꯅꯤꯒ ꯈꯔ ꯍꯦꯟꯅ ꯑꯗꯨꯝ ꯂꯥꯛꯀꯅꯤꯕ ꯑꯗꯒꯤ ꯑꯩꯈꯣꯏꯒꯤ ꯑꯍꯩꯕꯗꯅꯀꯣ ꯂꯤꯁꯤꯡ ꯑꯍꯨꯝꯃꯨꯛ ꯃꯌꯥꯗꯤ ꯑꯗꯨꯝ ꯂꯥꯛꯀꯅꯤ ꯑꯧ ꯌꯥꯅꯤ ꯏꯁꯇꯤꯜꯒꯤꯁꯦ ꯂꯧꯒꯦ ꯍꯥꯏꯔꯗꯤ ꯑꯃꯒ ꯆꯅꯤꯄꯥꯜꯃꯨꯛ ꯑꯗꯨꯃꯥꯏ ꯂꯧꯕ ꯌꯥꯅꯤ ꯁꯦꯟꯖꯦꯡꯒꯤꯁꯦ ꯁꯦꯟꯖꯦꯡꯒꯤꯁꯤꯅ ꯂꯤꯁꯤꯡ ꯑꯅꯤꯒ ꯑꯍꯨꯝ ꯆꯃꯔꯤ ꯑꯗꯨꯃꯥꯏ ꯂꯧ ꯌꯥꯅꯤ

ꯑꯣ ꯂꯣꯏ ꯄꯣꯠꯇꯤ ꯂꯣꯏ ꯁꯨꯅꯕ ꯂꯩꯌꯦ ꯑꯗꯨꯝ ꯑꯄꯥꯝꯕ ꯑꯗꯨꯝ ꯑ ꯍꯣꯏ ꯂꯨꯍꯣꯡꯕꯒꯤ ꯎꯝ ꯍꯣꯏ ꯂꯨꯍꯣꯡꯕꯒꯤ ꯑꯣꯏꯔꯁꯨꯀꯣ ꯂꯣꯏꯅ ꯄꯣꯠꯇꯤ ꯂꯣꯏ ꯁꯨꯅꯕ ꯂꯩꯅꯤ ꯑꯗꯨ ꯏꯁꯥ ꯂꯥꯛꯄꯤꯔꯒꯀꯣ ꯑꯄꯥꯝꯕꯗꯨ ꯑꯗꯨꯝ ꯌꯦꯡꯕꯤꯕ ꯌꯥꯅꯤ ꯍꯣꯏ ꯍꯣꯏ ꯌꯥꯅꯤ ꯍꯣꯏ ꯑꯗꯨꯝ ꯁꯦꯠꯇꯣ ꯑꯗꯨꯝ ꯂꯧꯔꯁꯨ ꯌꯥꯏ ꯑꯗꯒꯤꯗꯤ ꯄꯤꯁꯇ ꯑꯗꯨꯝ ꯑꯃ ꯑꯅꯤ ꯑꯗꯨꯝ ꯂꯧꯒꯦ ꯍꯥꯏꯔꯁꯨ ꯑꯁꯨꯝ ꯌꯥꯅꯤ ꯍꯣꯏ ꯍꯣꯏ ꯍꯣꯏ ꯎꯝ ꯂꯣꯏ ꯂꯩꯅꯤ ꯁꯦꯟꯖꯦꯡꯗꯁꯨ ꯂꯩꯅꯤꯀꯣ ꯑꯗꯒꯤ ꯏꯁꯇꯤꯜꯗꯁꯨ ꯂꯩꯅꯤ ꯍꯧꯖꯤꯛꯀꯥꯟꯒꯤ ꯑꯅꯧꯕ ꯊꯣꯛꯂꯛꯄꯀꯣ ꯀꯩ ꯍꯥꯏ ꯇꯥꯔꯦ ꯗꯤꯖꯥꯏꯟ ꯃꯈꯜ ꯌꯥꯝ ꯊꯣꯛꯂꯛꯑꯦ ꯍꯥꯏ ꯇꯥꯔꯦ ꯎꯝ ꯄꯨꯈꯝꯁꯦ ꯍꯣꯏ ꯑꯗꯨ ꯀꯩꯅꯣꯒꯤ ꯏꯁꯇꯤꯜꯒꯤ ꯑꯣꯏꯗꯣꯏꯔꯥ ꯀꯩꯒꯤ ꯑꯣꯏꯗꯣꯏꯅꯣ ꯏꯁꯇꯤꯜꯒꯤꯗ ꯑꯣꯏꯅ ꯎꯝ ꯑꯗꯨꯃꯥꯏꯅ ꯑꯗꯨꯝ ꯂꯩꯅꯤ ꯄꯣꯠꯁꯦ ꯄꯨꯟꯅ ꯑꯄꯨꯟꯕ ꯑꯣꯏꯅ ꯂꯧꯔꯒꯗꯤꯀꯣ ꯈꯔꯁꯨ ꯌꯦꯡꯊꯣꯛ ꯌꯦꯡꯁꯤꯟꯕꯧ ꯂꯣꯏ ꯌꯥꯅꯤ ꯎꯝ ꯍꯣꯏ ꯌꯥꯝꯗꯕꯗꯣ ꯑꯩꯈꯣꯏꯒꯤ ꯁꯅꯥꯕꯨꯟꯒꯨꯝꯕꯀꯣ ꯑꯗꯒꯤ ꯇꯦꯛꯀꯣ ꯑꯗꯒꯤ ꯄꯨꯈꯝ ꯇꯦꯡꯀꯣꯠ ꯅꯠꯇ꯭ꯔꯥ ꯑꯗꯩ ꯄ꯭ꯂꯦꯠꯀꯨꯝꯕ ꯒꯤꯂꯥꯁꯀꯨꯝꯕ ꯅꯠꯇ꯭ꯔꯥ ꯌꯥꯝꯅ ꯂꯤꯁꯤꯡ ꯇꯔꯨꯛꯀꯨꯝꯕ ꯑꯗꯨꯃꯥꯏ ꯍꯥꯏꯐꯦꯠ ꯆꯥꯎꯅ ꯄꯥꯔꯕꯅꯤꯀꯣ ꯁꯨꯃꯥꯏꯅ ꯑꯗꯨꯝ ꯂꯩꯅꯤ ꯍꯥꯏꯇꯥꯔꯦ ꯑꯣ ꯍꯥꯏꯗꯤ ꯍꯣꯏ ꯍꯣꯏ ꯍꯥꯏꯗꯤ ꯍꯧꯖꯤꯛ ꯂꯩꯇꯕꯁꯤꯡꯒꯤꯗꯤ ꯍꯥꯏꯔꯒꯗꯤꯀꯣ ꯈꯔ ꯑꯍꯣꯡꯕꯒꯨꯝꯕꯁꯨ ꯑꯗꯨꯝ ꯐꯪꯅꯤ ꯑꯗꯨꯝ ꯏꯁꯥꯅ ꯂꯥꯛꯑꯒ ꯑꯗꯨꯝ ꯌꯦꯡꯉꯒꯀꯣ ꯑꯗꯨꯝ ꯑꯍꯣꯡ ꯑꯆꯥꯎ ꯑꯗꯨꯝ ꯐꯪꯅꯤ ꯍꯥꯏꯇꯥꯔꯦ ꯑꯣ ꯍꯣꯏ ꯍꯣꯏ ꯎꯝ ꯎꯝ ꯍꯣꯏ ꯍꯣꯏ ꯍꯣꯏ ꯂꯥꯛꯄꯤꯌꯨ